ꯍꯂꯣ ꯑꯥ ꯑꯧ ꯑꯣꯏꯗꯣꯏꯅꯤ ꯑꯥ ꯍꯣꯏ ꯌꯥꯅꯤ ꯅꯣꯏ ꯂꯝ ꯀꯣꯏꯕ ꯂꯥꯛꯄ ꯃꯤ ꯑꯣꯏꯗꯣꯏꯔꯥ ꯑꯥ ꯅꯣꯏ ꯃꯤ ꯀꯌꯥꯃꯨꯛ ꯂꯥꯛꯀꯦ ꯑꯗꯣ ꯎꯝ ꯍꯧꯖꯤꯛꯁꯤ ꯀꯥꯏ ꯖꯒꯥꯗ ꯂꯩꯒꯦ ꯅꯣꯏꯁꯦ ꯅꯈꯣꯏꯅ ꯂꯥꯛꯆꯗꯣꯏꯔꯥ ꯑꯩꯈꯣꯏ ꯑꯣ ꯑꯗꯨꯗꯤ ꯑꯗꯨꯗꯤ ꯑꯩ ꯊꯣꯛꯂꯛꯑꯒꯦ ꯑꯩꯅ ꯇꯧꯔꯒ ꯑꯩꯒꯤꯗ ꯇꯧꯔ ꯄꯨꯟꯅ ꯑꯩꯈꯣꯏꯅ ꯆꯪꯃꯤꯟꯅꯔꯁꯤ ꯑꯗꯨꯗꯤ ꯌꯥꯔꯅꯤꯀꯣ ꯑꯥ ꯅꯨꯃꯤꯠ ꯀꯌꯥꯅꯤꯃꯨꯛ ꯂꯩꯗꯣꯏꯅꯣ ꯅꯣꯏꯁꯦ ꯂꯣꯏꯅ ꯁꯨꯅꯕ ꯌꯦꯡꯉꯀꯥꯟꯗ ꯎꯝ ꯑꯣ ꯌꯥꯏ ꯌꯥꯏ ꯌꯥꯏ ꯑꯗꯨꯗꯤ ꯁꯨꯃꯥꯏꯅ ꯂꯩꯌꯦ ꯅꯣꯏ ꯃꯤ ꯀꯨꯟꯃꯨꯛ ꯍꯥꯏꯁꯦ ꯑꯗꯨꯗꯤ ꯁꯨꯃꯥꯏꯅ ꯃꯤ ꯑꯃꯗ ꯆꯥꯕ ꯊꯛꯄ ꯑꯌꯨꯛ ꯅꯨꯡꯗꯥꯡꯒꯤ ꯆꯥꯕ ꯊꯛꯄꯒ ꯑꯗꯨꯝ ꯂꯥꯡ ꯂꯩꯕ ꯈꯣꯠꯄꯒꯤꯒ ꯇꯧꯔꯒ ꯒꯥꯏꯠ ꯂꯥꯏꯟꯒꯤ ꯇꯧꯔꯒ ꯃꯤ ꯑꯃꯒꯤꯗ ꯋꯥꯟ ꯊꯥꯎꯖꯟ ꯑꯗꯨꯃꯥꯏꯅ ꯂꯩ ꯔꯦꯟꯖꯀꯣ ꯑꯥ ꯔꯨꯝꯒꯤꯒ ꯆꯥꯕꯒꯤꯒ ꯌꯥꯎꯔꯒ ꯔꯦꯟꯁꯦ ꯑꯗꯨꯝ ꯃꯤ ꯑꯃꯒꯤ ꯋꯥꯟ ꯊꯥꯎꯖꯟ ꯑꯗꯨꯃꯥꯏꯅ ꯑꯗꯨꯝ ꯂꯩꯌꯦ ꯑꯗꯣ ꯑꯗꯣ ꯅꯣꯏ ꯃꯤ ꯌꯥꯝꯃꯝꯅꯤꯅ ꯈꯔ ꯑꯗꯨꯝ ꯇꯥꯊꯣꯛ ꯇꯥꯁꯤꯟ ꯇꯧꯅꯔꯒ ꯑꯗꯨꯕꯨꯗꯤ ꯌꯦꯡꯒꯦ ꯑꯗꯨ ꯅꯣꯏ ꯑꯗꯨꯝ ꯌꯥꯕ ꯅꯠꯇ꯭ꯔꯣ ꯎꯝ ꯍꯣꯏ ꯌꯥꯏ ꯍꯣꯏ ꯑꯗꯨ ꯆꯪꯕ ꯍꯥꯏꯁꯦ ꯆꯧꯔꯥꯛꯅ ꯑꯗꯨꯝ ꯍꯥꯏꯗꯤ ꯌꯦꯡꯉꯒ ꯑꯩꯈꯣꯏ ꯑꯃ ꯑꯅꯤ ꯈꯥꯏꯗꯣꯛꯅꯔꯒ ꯃꯐꯝ ꯃꯐꯝ ꯇꯣꯉꯥꯟ ꯇꯣꯉꯥꯟꯕ ꯈꯔ ꯑꯗꯨꯝ ꯈꯥꯏꯗꯣꯛꯅꯔꯒ ꯒ꯭ꯔꯨꯞ ꯑꯃꯅ ꯁꯥꯏꯠ ꯑꯃꯗ ꯆꯠꯄ ꯒ꯭ꯔꯨꯞ ꯑꯃꯅ ꯁꯥꯏꯠ ꯑꯃꯗ ꯆꯠꯂꯒ ꯑꯗꯨꯃꯥꯏꯅ ꯇꯧꯔꯒ ꯌꯦꯡꯉꯒ ꯑꯗꯨꯃꯥꯏꯅ ꯇꯧꯔꯒ ꯅꯨꯃꯤꯠ ꯍꯨꯝꯅꯤ ꯑꯗꯨꯃꯥꯏꯃꯨꯛ ꯂꯩꯔꯒ ꯅꯈꯣꯏꯒꯤ ꯑꯗꯨꯝ ꯀꯩꯗꯧꯅꯦꯕ ꯑꯗꯨꯒꯤꯗꯤ ꯅꯣꯏꯒꯤ ꯑꯗꯨꯝ ꯂꯥꯛꯄꯁꯤꯡꯗꯨꯒꯤ ꯂꯣꯏꯅ ꯑꯩꯅ ꯑꯦꯔꯦꯟꯖ ꯇꯧꯗꯣꯏꯅꯦꯕ ꯑꯩꯈꯣꯏ ꯂꯩꯔꯤꯕ ꯑꯩꯈꯣꯏ ꯏꯁꯇꯥꯞꯁꯤꯡꯅꯀꯣ ꯑꯗꯨꯃꯥꯏꯅ ꯇꯧꯔꯒ ꯂꯩꯅꯤ ꯑꯗꯣ ꯅꯈꯣꯏꯁꯦ ꯊꯥꯡꯒ ꯀꯔꯥꯡ ꯁꯤꯒꯤ ꯁꯤꯗ ꯑꯗꯨꯝ ꯀꯩꯗꯧꯕ ꯀꯥꯟꯗꯗꯤ ꯀꯩꯁꯨ ꯇꯧꯔꯣꯏꯗꯕ ꯀꯔꯤ ꯍꯥꯏꯗꯤ ꯁꯨꯝ ꯊꯣꯏꯗꯣꯛꯄ ꯇꯧꯕ ꯈꯣꯠꯄ ꯍꯥꯏꯗꯤ ꯃꯁꯥ ꯅꯨꯡꯉꯥꯏꯇꯕꯒꯤ ꯀꯩꯗꯧꯕ ꯂꯩꯗꯅꯀꯣ ꯑꯗꯨꯝꯕ ꯂꯩꯇꯕ ꯅꯠꯇ꯭ꯔꯣ ꯎꯝ ꯍꯣꯏ ꯌꯥꯅꯤ ꯌꯥꯅꯤ ꯌꯥꯅꯤ ꯅꯣꯏ ꯃꯤ ꯀꯨꯟꯃꯨꯛ ꯑꯗꯨꯝ ꯑꯦꯔꯦꯟꯖ ꯇꯧꯔꯒ ꯑꯗꯣ ꯃꯤ ꯑꯃ ꯔꯨꯝ ꯑꯃꯗ ꯃꯤ ꯑꯍꯨꯝ ꯃꯔꯤ ꯑꯍꯨꯝ ꯃꯔꯤ ꯑꯗꯨꯃꯥꯏꯅ ꯂꯩ ꯌꯥꯅꯤ ꯑꯗꯨ ꯄꯨꯟꯅꯗꯤ ꯂꯩ ꯌꯥꯔꯣꯏꯕ ꯔꯨꯝ ꯑꯃꯗ ꯃꯤ ꯃꯔꯤ ꯅꯠꯇ꯭ꯔꯒ ꯃꯉꯥ ꯁꯨꯃꯥꯏꯅ ꯇꯧꯔꯒ ꯔꯨꯝ ꯃꯔꯤꯃꯨꯛ ꯁꯨꯃꯥꯏꯅ ꯑꯦꯔꯦꯟꯖ ꯇꯧꯔꯒꯦ ꯑꯗꯨꯒ ꯅꯣꯏꯒꯤ ꯆꯥꯕ ꯊꯛꯄꯒꯤꯁꯦ ꯑꯗꯨꯝ ꯑꯌꯨꯛꯀꯤ ꯕ꯭ꯔꯦꯛꯐꯥꯁ ꯀꯔꯤ ꯀꯔꯤ ꯌꯥꯎꯔꯒ ꯑꯗꯨꯃꯥꯏꯅ ꯑꯗꯨꯝ ꯇꯧꯕꯤꯔꯒꯦꯀꯣ ꯀꯔꯤ ꯂꯝ ꯑꯣꯏꯗꯣꯏꯅꯣ ꯂꯥꯛꯏꯕꯈꯩꯁꯦꯀꯣ ꯄꯨꯟꯅ ꯎꯝ ꯎꯝ ꯑꯣꯀꯦ ꯑꯣꯀꯦ ꯍꯣꯏ ꯌꯥꯔꯦ ꯌꯥꯔꯦ ꯑꯗꯨꯗꯤ ꯐꯔꯦ ꯂꯥꯛꯑꯣ ꯑꯩ ꯊꯣꯛꯂꯛꯑꯒꯦ ꯑꯩꯒꯤ ꯁꯣꯝꯒꯤ ꯏꯁꯇꯥꯞꯁꯤꯡꯒ ꯇꯧꯔꯒ ꯂꯥꯛꯑꯒꯦ ꯅꯣꯏꯒꯤꯗꯨꯁꯨ ꯄꯨꯟꯅ ꯀꯞꯁꯤꯟꯅꯕ ꯀꯩꯗꯧꯔꯒꯦ ꯑꯗꯨꯒ ꯄꯨꯟꯅ ꯆꯪꯉꯁꯤ ꯍꯣꯏ ꯍꯣꯏ ꯊꯝꯃꯣ ꯊꯝꯃꯣ